ꯑꯩꯅ ꯑꯩꯅ ꯄꯥꯕꯗ ꯌꯥꯝꯅ ꯋꯥꯈꯜ ꯈꯜꯍꯟꯈꯤꯕ ꯂꯥꯏꯔꯤꯛ ꯍꯥꯏꯔꯒꯗꯤ ꯐꯤꯂꯣꯖꯣꯐꯔ ꯑꯣꯐ ꯀ꯭ꯋꯤꯟ ꯍꯥꯏꯕꯗꯨ ꯑꯗꯨ ꯂꯥꯏꯔꯤꯛꯇꯨꯅ ꯑꯩꯈꯣꯏ ꯅꯨꯄꯤꯁꯤꯡꯕꯨ ꯑꯃ ꯌꯥꯝ ꯆꯥꯎꯈꯠꯄ ꯔꯣꯝꯗ ꯄꯨꯔꯛꯄ ꯑꯗꯨꯒꯨꯝꯅ ꯁꯦꯝꯃꯦ ꯑꯗꯨꯃꯥꯏꯅ ꯑꯩꯕꯨ ꯋꯥꯈꯜꯁꯤꯗ ꯀꯩꯅꯣ ꯇꯧꯍꯟꯕꯤꯈꯤ ꯑꯦꯅꯤ ꯂꯥꯏꯔꯤꯛ ꯍꯥꯏꯗꯤ ꯏꯝꯐꯥꯜ ꯀ꯭ꯂꯕꯇꯁꯨ ꯄꯥꯍꯟꯅꯤꯡꯉꯤ